ꯒꯨꯍꯥꯗꯒꯤ ꯑꯈꯣꯏꯅ ꯏꯁꯤꯡ ꯁꯣꯛꯄꯁꯤ ꯕꯥꯔꯇꯤꯟ ꯊꯧꯔꯤ ꯊꯨꯔꯒ ꯕꯥꯇꯤꯟ ꯊꯥꯙꯔꯒ ꯏꯁꯤꯡꯗꯣ ꯌꯥꯎꯔꯛꯑꯒ ꯑꯩꯈꯣꯏꯅ ꯁꯣꯛꯀꯠꯂꯤ ꯑꯗꯒꯤ ꯑꯦꯂꯦꯛꯇ꯭ꯔꯤꯛ ꯃꯣꯇꯣꯔꯅ ꯁꯤꯖꯤꯟꯅꯕꯁꯤꯅ ꯑꯩꯈꯣꯏꯅ ꯑ ꯃ ꯇ꯭ꯌꯨꯂ ꯋꯥꯇꯔ ꯄꯝꯞ ꯁꯤꯖꯤꯟꯅꯔꯒ ꯁꯦꯁꯟ ꯄꯥꯏꯞ ꯃꯈꯥꯗ ꯆꯤꯡꯊꯔꯒ ꯋꯥꯌꯥꯔ ꯇꯧꯔꯝꯃꯒ ꯃꯩꯄꯤ ꯄꯤꯁꯤꯜꯂꯒ ꯑꯩꯈꯣꯏꯅ ꯑꯁꯨꯃꯥꯏꯅ ꯏꯁꯤꯡ ꯁꯣꯛꯏ ꯒꯨꯍꯥꯗꯒꯤ